ꯀꯣꯟꯁꯦ ꯆꯥꯃꯁꯀꯨꯝꯕ ꯑꯗꯨꯗꯒꯤ ꯇꯦꯛꯀꯨꯝꯕ ꯁꯤꯁꯤꯅ ꯃꯃꯟ ꯀꯌꯥ ꯑꯣꯏꯔꯤꯅꯣ ꯑꯗꯨꯗꯒꯤ ꯁꯁꯄꯦꯟꯒꯨꯝꯕ ꯁꯤꯁꯤꯅ ꯀꯌꯥ ꯀꯌꯥ ꯑꯣꯏꯔꯤꯅꯣ ꯀꯣꯟꯁꯦ ꯗꯔꯀꯥꯔ ꯑꯣꯏꯕꯁꯦ ꯆꯥꯃꯁꯁꯨ ꯄꯥꯝꯃꯤ ꯁꯤꯅ ꯀꯌꯥ ꯑꯣꯏꯔꯤꯅꯣ ꯗꯔꯖꯟ ꯑꯃ ꯂꯧꯒꯦ ꯎꯝ ꯄꯩꯁꯥꯗꯤ ꯈꯔ ꯇꯥꯔꯣꯏꯗꯕ ꯃꯌꯥꯝ ꯂꯧꯅꯔꯤ ꯁꯨꯃꯥꯏꯅ ꯈꯔ ꯈꯔꯗꯤ ꯇꯥꯕꯤꯌꯣ ꯈꯤꯇꯪꯗ ꯑꯣꯏꯔꯁꯨ ꯑꯗꯣ ꯑꯇꯩ ꯑꯇꯩ ꯄꯣꯠꯁꯨ ꯑꯗꯨꯝ ꯌꯦꯡꯒꯦ ꯄꯣꯠ ꯐꯕ ꯑꯣꯏꯔꯗꯤ ꯑꯗꯨꯝ ꯂꯩꯒꯦ ꯑꯇꯩꯅ ꯀꯌꯥ ꯑꯣꯏꯔꯤꯅꯣꯗꯣ ꯍꯥꯏꯕꯤꯎ ꯑꯥ

ꯁꯁꯄꯦꯟꯗꯨꯅ ꯃꯃꯟ ꯀꯌꯥꯃꯨꯛ ꯑꯣꯏꯔꯤꯕ ꯎꯝ ꯁꯤꯗꯒꯤ ꯇꯥꯕ ꯌꯥꯗꯦ ꯃꯃꯟꯅ ꯀꯌꯥꯃꯨꯛ ꯑꯣꯏꯔꯤꯅꯣ ꯎꯝ ꯑꯗꯨꯗꯒꯤ ꯀꯩꯅꯣꯁꯤꯅ ꯔꯥꯏꯁ ꯀꯨꯀꯔꯁꯤꯅ ꯃꯃꯟ ꯀꯌꯥ ꯑꯣꯏꯔꯤꯕ

ꯀꯣꯟꯁꯦ ꯈꯟꯕ ꯈꯟꯕꯁꯦ ꯑꯩ ꯈꯔ ꯌꯦꯡꯒꯤꯒꯦ ꯄꯣꯠꯁꯦ ꯈꯔ ꯂꯧꯒꯦ ꯑꯗꯨꯗ ꯈꯔ ꯇꯥꯕꯤꯌꯣ ꯔꯥꯏꯁ ꯀꯨꯀꯔ ꯑꯃ ꯂꯧꯒꯦ ꯑꯗꯨꯗꯒꯤ ꯁꯁꯄꯦꯟ ꯑꯃ ꯌꯦꯡꯉꯒꯦ ꯆꯥꯃꯁ ꯑꯃ ꯌꯦꯡꯉꯒꯦ ꯑꯗꯨ ꯂꯩꯔꯤꯕ ꯄꯣꯠꯁꯤꯡꯁꯤꯅ ꯀꯔꯤ ꯀꯔꯤ ꯄꯣꯠꯁꯤꯡꯅꯣ ꯂꯩꯔꯤ ꯃꯌꯥꯝꯁꯤꯅ ꯀꯔꯤ ꯀꯔꯤ ꯄꯣꯠ ꯂꯩꯔꯤ ꯍꯥꯏꯕꯗꯣ ꯑꯩꯉꯣꯟꯗ ꯈꯔ ꯈꯪꯍꯟꯕꯤꯎ ꯑꯇꯩ ꯑꯇꯣꯞꯄ ꯂꯩꯔꯤꯕ꯭ꯔꯥ ꯑꯩꯅ ꯎꯕ ꯉꯝꯗꯕ ꯑꯗꯨꯗꯤ ꯑꯩ ꯆꯥꯃꯁ ꯑꯃ ꯂꯧꯖꯔꯒꯦ ꯑꯗꯨꯗꯒꯤ ꯔꯥꯏꯁ ꯀꯨꯀꯔꯁꯤꯅ ꯑꯃ ꯂꯧꯖꯔꯒꯦ ꯑꯗꯩ ꯁꯁꯄꯦꯟ ꯑꯃ ꯂꯧꯖꯔꯒꯦ ꯁꯤ ꯑꯍꯨꯝꯁꯤꯗꯤ ꯂꯧꯔꯒꯦ ꯁꯤꯗꯅ ꯄ꯭ꯔꯥꯏꯁ ꯀꯌꯥꯃꯨꯛ ꯇꯥꯗꯣꯏꯅꯣ ꯍꯥꯏꯕꯗꯣ ꯌꯦꯡꯕꯤꯌꯨ ꯑꯗꯨꯒꯤ ꯄꯩꯁꯥꯒꯤ ꯃꯇꯨꯡ ꯏꯟꯅ ꯄꯩꯁꯥꯗꯣ ꯑꯩꯅ ꯄꯨꯔꯛꯄꯗ ꯈꯔ ꯂꯦꯝꯕ ꯑꯣꯏꯔꯒꯗꯤ ꯑꯇꯣꯞꯄ ꯈꯔ ꯌꯦꯡꯒꯦ ꯁꯤ ꯑꯍꯨꯝꯁꯦ ꯍꯥꯟꯅ ꯑꯝꯇ ꯀꯌꯥꯃꯨꯛ ꯇꯥꯔꯦ ꯌꯦꯡꯕꯤꯎ ꯆꯅꯤꯗꯨꯗꯤ ꯌꯥꯝꯅ ꯎꯝ ꯌꯥꯝꯃꯟꯒꯔꯦ ꯑꯗꯨꯗꯒꯤ ꯑꯃꯨꯛ ꯈꯔ ꯇꯥꯕꯤꯌꯣ ꯄꯣꯠ ꯌꯣꯜꯂꯒ ꯌꯥꯝꯅ ꯍꯩ ꯁꯤꯡꯒꯅꯨ ꯀꯔꯥꯏꯅꯣ ꯇꯥꯔꯛꯎ ꯑꯗꯨꯗꯤ ꯁꯤ ꯑꯍꯨꯝꯁꯦ ꯑꯥ ꯑꯗꯣꯝꯅ ꯍꯥꯏꯕꯗꯣ ꯇꯧꯕꯤꯔꯣ ꯑꯗꯨꯒ ꯁꯤ ꯑꯍꯨꯝꯁꯦ ꯄꯦꯛ ꯇꯧꯕꯤꯔꯣ ꯑꯗꯨꯒ ꯑꯇꯣꯞꯄ ꯁꯥꯏꯠ ꯀꯔꯤ ꯀꯔꯤ ꯂꯩꯒꯦ ꯍꯥꯏꯕꯗꯣ ꯑꯃꯨꯛ ꯈꯔ ꯌꯦꯡꯖꯒꯦ

ꯍꯣꯏ ꯂꯥꯛꯆꯒꯦ ꯎꯝ ꯄꯣꯠꯁꯤꯅ ꯌꯥꯝꯅ ꯑꯩꯅ ꯍꯧꯖꯤꯛ ꯁꯤꯖꯤꯟꯅꯕ ꯃꯇꯝꯗ ꯌꯥꯝ ꯅꯨꯡꯉꯥꯏꯕ ꯑꯣꯏꯇꯔꯒꯗꯤ ꯀꯁꯇꯃꯔ ꯃꯌꯥꯝ ꯂꯥꯛꯇꯣꯏꯅꯦ ꯑꯩꯅ ꯄꯣꯠ ꯑꯃ ꯅꯨꯡꯉꯥꯏꯅ ꯁꯤꯖꯤꯟꯅꯒꯤ ꯃꯇꯝꯗ ꯑꯐ ꯑꯐꯕ ꯄꯣꯠꯁꯨ ꯑꯗꯨꯝ ꯄꯨꯊꯣꯛꯄꯤꯎ ꯑꯗꯨꯒ ꯕꯥꯇꯤꯟꯁꯤꯅ ꯀꯌꯥꯃꯨꯛ ꯑꯣꯏꯔꯤꯅꯣ ꯇꯦꯛꯁꯤꯅ ꯀꯌꯥꯃꯨꯛ ꯑꯣꯏꯔꯤꯅꯣ ꯍꯥꯏꯕꯗꯣ ꯁꯤꯅ ꯑꯃꯨꯛ ꯈꯔ ꯍꯥꯏꯕꯤꯌꯣ ꯃꯃꯟ ꯈꯔ ꯈꯪꯖꯒꯦ ꯎꯝ ꯎꯝ ꯎꯝ ꯄꯣꯠꯇꯣ ꯑꯩꯅ ꯑꯥ ꯁꯤꯖꯤꯟꯅꯕ ꯅꯨꯡꯉꯥꯏꯔꯒꯗꯤ ꯃꯌꯥꯝ ꯀꯁꯇꯃꯔ ꯄꯨꯁꯜꯂꯛꯀꯗꯣꯏꯅꯦ ꯑꯗꯨꯅ ꯑꯇꯩ ꯑꯇꯩ ꯄꯣꯠꯁꯤꯁꯨ ꯂꯨꯍꯣꯡ ꯈꯣꯡꯗꯣꯡꯕ ꯍꯧꯖꯤꯛ ꯃꯇꯝꯗꯗꯤ ꯃꯌꯥꯝ ꯇꯧꯕꯅꯤꯅ ꯑꯇꯩ ꯑꯇꯩ ꯃꯌꯥꯝ ꯂꯩꯅꯤꯡꯕ ꯂꯩꯔꯁꯨ ꯑꯩꯅ ꯑꯗꯨꯝ ꯄꯨꯁꯤꯟꯖꯔꯛꯀꯦ ꯑꯗꯨ ꯄꯣꯠ ꯂꯩ ꯃꯇꯝꯗ ꯈꯔ ꯈꯔꯗꯤ ꯌꯦꯡꯕꯤꯎ ꯄꯩꯁꯥ ꯈꯔ ꯈꯔ ꯇꯥꯕꯤꯌꯨ ꯎꯝ ꯂꯥꯛꯀꯦ ꯂꯥꯛꯀꯦ ꯌꯥꯝ ꯅꯨꯡꯉꯥꯏꯖꯔꯦ ꯑꯗꯣꯝꯕꯨ ꯌꯥꯝꯅ ꯊꯥꯒꯠꯆꯔꯤ ꯄꯣꯠꯁꯨ ꯈꯔ ꯇꯥꯕꯤꯔꯦ ꯎꯝ ꯋꯦꯜꯀꯝ ꯋꯦꯜꯀꯝ